ꯑꯥ ꯑꯥ ꯎꯝ ꯎꯝ ꯀꯥꯂꯦꯟꯒꯤ ꯊꯕꯤ ꯊꯕꯤ ꯈꯔ ꯂꯧꯖꯒꯦ ꯑꯗꯒꯤ ꯃꯥꯏꯔꯦꯟ ꯑꯗꯒꯤ ꯇꯣꯔꯣꯕꯣꯠꯇꯤ ꯃꯇꯝꯕꯨꯗꯤ ꯅꯠꯇꯦ ꯇꯣꯔꯣꯕꯣꯠꯀꯗꯤ ꯐꯪꯕꯤꯒꯗ꯭ꯔꯥ ꯏꯆꯦꯒꯤ ꯗꯨꯀꯥꯟꯗ ꯑꯣ ꯇꯣꯔꯣꯕꯣꯠꯇꯣ ꯑꯥꯎ ꯁꯦꯕꯣꯠꯇꯤ ꯑꯅꯧꯕꯅꯤꯅꯦ ꯊꯣꯛꯂꯛꯇ ꯉꯥꯏꯔꯤ ꯎꯝ ꯃꯥꯏꯔꯦꯟꯒꯗꯤ ꯀꯌꯥ ꯀꯌꯥ ꯄꯤꯒꯦ ꯆꯔꯥ ꯃꯥꯏꯔꯦꯟꯗꯨꯕꯣ ꯎꯝ ꯎꯝ ꯑꯣ ꯑꯥ ꯊꯕꯤꯅ ꯀꯥꯂꯦꯟ ꯊꯕꯤꯅ ꯀꯦ ꯖꯤꯗ ꯀꯌꯥ ꯑꯣꯟꯕꯤꯔꯤꯒꯦ ꯑꯣ ꯀꯥꯂꯦꯟ ꯊꯕꯤꯗꯣ ꯑꯉꯥꯡꯁꯨ ꯌꯥꯝ ꯄꯥꯝꯏ ꯀꯤ ꯖꯤ ꯑꯅꯤ ꯍꯨꯝꯇ ꯂꯧꯖꯒꯦ ꯁ꯭ꯀꯨꯜꯗꯁꯨ ꯈꯔ ꯈꯔ ꯄꯨꯕꯗꯒ ꯍꯥꯞꯄꯦꯕ ꯎꯝ ꯑꯗꯒꯤ ꯆꯔꯥ ꯃꯥꯏꯔꯦꯟꯗꯨ

ꯀꯥꯂꯦꯟ ꯊꯕꯤꯗꯨ ꯑꯣꯏꯅ ꯈꯔ ꯂꯧꯖꯔꯒꯦ ꯑꯗꯒꯤ ꯃꯥꯏꯔꯦꯟ ꯈꯔ ꯂꯧꯖꯒꯦ ꯆꯝꯐꯨꯠ ꯆꯥꯕ ꯌꯥꯕ ꯑꯩꯈꯣꯏ ꯇꯣꯔꯣꯕꯣꯠꯇꯣ ꯇꯣꯔꯣꯕꯣꯠ ꯌꯥꯎꯋꯦ ꯇꯣꯔꯣꯕꯣꯠꯇꯤ ꯀꯌꯥꯒ ꯄꯤꯒꯦ

ꯑꯣ ꯇꯣꯔꯣꯕꯣꯠꯁꯨ ꯂꯧꯖꯒꯦ ꯑꯗꯒꯤ

ꯎꯝ ꯑꯉꯥꯡꯒꯤꯅꯦ ꯇꯤꯐꯤꯟꯅꯁꯨ ꯍꯥꯞꯄ ꯌꯥꯕ ꯁꯦꯝꯕ ꯌꯥꯅꯕ ꯒꯖꯔ ꯑꯗꯒꯤ ꯀꯣꯕꯤ ꯐꯨꯟ ꯃꯆꯟ ꯃꯆꯟ ꯇꯧꯔꯒ ꯁꯦꯝꯃꯒ ꯍꯥꯞꯅꯕꯅꯦ ꯑꯗꯨ ꯂꯣꯏꯅ ꯌꯥꯎꯕꯤꯕ ꯅꯠꯇ꯭ꯔꯣ ꯎꯝ ꯎꯝ ꯑꯩ ꯊꯣꯡꯖꯨꯗꯒꯤꯅꯦ ꯑꯗꯨꯅꯦ ꯑꯦꯟꯁꯥꯡ ꯏꯅꯦ ꯎꯝ ꯏꯆꯦ ꯗꯨꯀꯥꯟꯁꯦ ꯍꯣꯝ ꯗꯤꯂꯤꯕꯔꯤꯁꯨ ꯇꯧꯏ ꯍꯥꯏꯕꯗꯨꯗꯅꯦ ꯍꯣꯝ ꯗꯤꯂꯤꯕꯔꯤ ꯇꯧꯕꯤꯔꯛꯄ ꯌꯥꯒꯗ꯭ꯔꯅꯅꯦ ꯍꯪꯒꯦꯅ ꯑꯥ ꯆꯠꯊꯣꯛꯄꯗꯣ ꯍꯧꯖꯤꯛꯇꯤ ꯎꯝ ꯑꯥ

ꯑꯣ ꯑꯗꯨ ꯑꯣꯏꯇꯗꯤ ꯀꯥꯔꯣꯠ ꯑꯈꯥꯕꯤ ꯈꯔꯁꯨ ꯂꯧꯖꯒꯦ ꯀꯥꯔꯣꯠ ꯑꯈꯥꯕꯤꯁꯤꯅꯅꯦ ꯃꯌꯥꯝ ꯁꯨꯒꯔ ꯂꯩꯕ ꯃꯌꯥꯝ ꯈꯔ ꯈꯔ ꯄꯤꯖꯅꯕ ꯑꯥ ꯎꯝ ꯀꯥꯔꯣꯠ ꯑꯈꯥꯕꯤꯗꯣ ꯈꯔ ꯈꯔꯅꯦ ꯁꯨꯅꯕ ꯂꯧꯖꯒꯦꯕ ꯀꯩꯅꯣꯗꯤ ꯑꯅꯧ ꯑꯄꯦꯠꯁꯦ ꯀꯥꯂꯦꯟꯅꯤꯅꯅꯦ ꯈꯔ ꯆꯥꯕꯗꯣ ꯌꯥꯗ꯭ꯔꯦꯕ ꯑꯗꯨꯅ

ꯑꯣ ꯑꯗꯨꯁꯨ ꯑꯅꯧꯕꯅꯦ ꯑꯗꯨꯁꯨ ꯈꯔ ꯂꯧꯖꯒꯦ ꯈꯔ ꯈꯔ ꯁꯨꯅꯕ ꯂꯧꯖꯒꯦ

ꯎꯝ

ꯎꯝ ꯈꯔ ꯈꯔꯗꯤ ꯂꯣꯏꯅ ꯂꯧꯖꯒꯦ ꯑꯗꯨꯗꯣ ꯑꯥ ꯗꯤꯂꯤꯕꯔꯤꯁꯦ ꯉꯁꯤ ꯑꯣꯗꯔ ꯇꯧꯕꯒ ꯍꯌꯦꯡ ꯑꯗꯨꯝ ꯇꯧꯕꯤꯔꯛꯀꯗꯔꯣ ꯅꯠꯇ꯭ꯔꯒ ꯑꯣ ꯍꯌꯦꯡ ꯑꯗꯨꯝ ꯇꯧꯕꯤꯔꯛꯑꯣ ꯎꯝ ꯃꯥꯏꯔꯦꯟꯗꯨꯁꯨ ꯊꯕꯤꯗꯨꯁꯨ ꯀꯣ ꯁꯨꯅꯕ ꯑꯦꯟꯁꯥꯡ ꯅꯥꯄꯤ ꯍꯋꯥꯏ ꯉꯥꯟ ꯆꯥꯕꯤ ꯌꯥꯕꯤ ꯑꯗꯣ ꯎꯝ ꯑꯗꯨ ꯑꯥ ꯑꯗꯨ ꯌꯦꯡꯉꯒꯅꯦ ꯂꯤꯁ ꯑꯃꯁꯨꯅꯦ ꯑꯥ ꯎꯝ ꯑꯥ ꯋꯥꯆꯞꯇꯅꯦ ꯍꯧꯖꯤꯛꯇꯤ ꯋꯥꯆꯞ ꯃꯇꯝꯅꯤ ꯋꯥꯆꯞꯇꯅꯦ ꯑꯩꯁꯨ ꯍꯥꯏꯔꯒ ꯑꯥ ꯁꯤ ꯁꯤ ꯄꯥꯝꯏꯗꯣ ꯍꯥꯏꯔꯒ ꯊꯥꯖꯔꯛꯑꯒꯦ ꯑꯥ ꯗꯤꯂꯤꯕꯔꯤ ꯆꯥꯔꯖꯅ ꯀꯌꯥ ꯑꯣꯏꯒꯦ ꯑꯧ ꯑꯣ ꯑꯣ

ꯑꯥ ꯑꯥ ꯍꯣꯏ ꯍꯣꯏ ꯑꯣ ꯌꯥꯏꯌꯦ ꯌꯥꯏꯌꯦ ꯏꯆꯦ ꯑꯥ ꯑꯥ ꯌꯥꯏꯌꯦ ꯌꯥꯏꯌꯦ ꯏꯆꯦ ꯎꯝ ꯍꯣꯏ ꯍꯣꯏ ꯑꯗꯨꯗꯤ ꯏꯆꯦ ꯑꯥ ꯊꯝꯖꯔꯦ ꯊꯝꯖꯔꯦ ꯑꯥ ꯑꯥꯎ